ꯍꯧꯈꯤꯕ ꯆꯍꯤ ꯇꯔꯥ ꯑꯁꯤꯗ ꯏꯟꯗꯤꯌꯥꯗ ꯑꯣꯟꯂꯥꯏꯟ ꯕꯤꯖꯤꯅꯦꯁ ꯄ꯭ꯂꯦꯠꯐꯣꯝ ꯀꯌꯥ ꯑꯃ ꯍꯥꯡꯗꯣꯛꯂꯛꯏ ꯁꯝꯅ ꯍꯥꯏꯔꯕꯗ ꯑꯣꯟꯂꯥꯏꯟ ꯕꯤꯖꯤꯅꯦꯁ ꯑꯣꯟꯂꯥꯏꯟ ꯀꯦꯇꯔꯤꯡ ꯑꯣꯟꯂꯥꯏꯟ ꯍꯣꯝ ꯗꯦꯂꯤꯕꯔꯤ ꯑꯣꯟꯂꯥꯏꯟ ꯇꯦꯛꯁꯤ ꯁꯥꯔꯕꯤꯁ ꯑꯁꯤꯅ ꯆꯤꯡꯕꯁꯤꯗ ꯇꯧꯕꯇꯕꯨ ꯍꯧꯖꯤꯛꯀꯤ ꯅꯍꯥꯔꯣꯟꯁꯤꯡꯅ ꯊꯤꯔꯤꯕꯗꯤ ꯃꯁꯤꯗ ꯊꯕꯛ ꯃꯌꯥꯝ ꯑꯃ ꯅꯧꯅ ꯖꯦꯅꯦꯔꯦꯠ ꯇꯧꯕꯁꯤ ꯄꯥꯝꯃꯤ